ꯑꯧ ꯇꯥꯏꯌꯦ ꯇꯥꯏꯌꯦ ꯑꯣ ꯑꯧ ꯗꯨꯀꯥꯟꯗ ꯍꯥꯡꯉꯦ ꯗꯨꯀꯥꯟ ꯍꯥꯡꯉꯦ ꯗꯨꯀꯥꯟꯗ ꯂꯩꯌꯦ ꯄꯣꯠ ꯆꯩ ꯑꯧ ꯌꯥꯏꯌꯦ ꯄꯣꯠ ꯆꯩ ꯂꯣꯏꯅꯃꯛ ꯐꯪꯒꯅꯤꯌꯦ ꯂꯥꯛꯄꯤꯔꯣ ꯄꯣꯠ ꯆꯩ ꯑꯗꯨꯝ ꯀꯩꯅꯣ ꯂꯥꯛꯑꯦꯕꯀꯣ ꯅꯍꯥꯟꯒꯤ ꯀꯩꯅꯣꯒꯨꯝꯕ ꯇꯤꯜꯍꯧꯒꯨꯝꯕ ꯅꯪꯅ ꯄꯥꯝꯗꯦ ꯍꯥꯏꯕꯗꯣ ꯑꯗꯨꯗꯤ ꯂꯣꯏꯒ꯭ꯔꯦꯕ ꯀꯩꯅꯣꯒꯤ ꯄꯨꯟꯅ ꯂꯧꯒ꯭ꯔꯦꯕꯀꯣ ꯑꯗꯨꯅ ꯀꯩꯅꯣ ꯑꯅꯧꯕ ꯂꯥꯛꯑꯦ ꯁꯤꯗꯤ ꯄꯣꯠꯁꯨ ꯌꯥꯝ ꯐꯖꯩꯌꯦ ꯀꯩꯅꯣꯁꯦ ꯇꯤꯜꯍꯧ ꯀꯩꯀꯥꯁꯦ ꯌꯥꯝ ꯐꯖꯩꯌꯦꯀꯣ ꯑꯗꯣ ꯈꯜꯂꯣ ꯅꯪꯁꯨ ꯀꯩꯅꯣꯗꯣ ꯅꯪ ꯅꯍꯥꯟ ꯕꯦꯛ ꯍꯥꯏꯗꯥꯏꯅꯦ ꯅꯍꯥꯃꯨꯛ ꯍꯣꯏ ꯍꯣꯏ

ꯀꯩꯅꯣꯗꯣ ꯂꯩꯌꯦ ꯃꯈꯜ ꯑꯅꯤ ꯑꯍꯨꯝ ꯂꯩꯌꯦ ꯀꯩꯅꯣꯒꯤ ꯈꯜꯂꯣ ꯅꯪ ꯂꯥꯛꯑꯒ ꯈꯟꯖꯧꯋꯣ ꯄꯣꯠ ꯂꯣꯏꯅꯃꯛ ꯂꯩꯅꯤꯗ ꯍꯥꯟꯅ ꯂꯥꯛꯇꯕ ꯀꯩꯅꯣꯁꯤꯡꯁꯨ ꯅꯨꯗꯜꯁꯤꯡꯗꯣ ꯌꯦꯡꯗ꯭ꯔꯤ ꯍꯣꯏ ꯍꯥ ꯑꯥ ꯑꯣ ꯂꯥꯛꯑꯦ ꯂꯥꯛꯑꯦ ꯎꯝ ꯎꯝ ꯂꯥꯛꯑꯦ ꯂꯥꯛꯑꯦ ꯂꯣꯏꯃꯛ ꯂꯥꯛꯑꯦ ꯄꯣꯠ ꯍꯥꯟꯅ ꯂꯥꯛꯇꯕꯁꯤꯡꯗꯣ ꯌꯧꯔꯛꯑꯦꯗꯅ ꯉꯔꯥꯡ ꯑꯌꯨꯛ ꯌꯧꯔꯛꯄꯅꯦ ꯌꯧꯔꯛꯑꯦ ꯑꯣ ꯇ꯭ꯋꯦꯟꯇꯤ ꯐꯥꯏꯚ ꯁꯥꯔꯁꯦ ꯅꯪꯒꯤ ꯑꯣꯏꯅꯗꯤ ꯃꯤ ꯑꯇꯩꯗꯗꯤ ꯍꯥꯏꯔꯨꯔꯅꯣꯕꯀꯣ ꯅꯪꯒꯤ ꯑꯣꯏꯅꯗꯤꯅꯦ ꯂꯧꯊꯣꯛ ꯂꯧꯁꯤꯟ ꯇꯧꯔꯕꯅꯤꯅꯅꯦ ꯑꯗꯨꯝ ꯇ꯭ꯋꯦꯟꯇꯤ ꯐꯥꯏꯚ ꯁꯥꯒꯦꯕꯀꯣ ꯑꯗꯨꯒ ꯕꯦꯛꯀꯤ ꯑꯣꯏꯅ ꯑꯗꯨ ꯑꯄꯨꯟꯕꯗ ꯑꯩ ꯑꯗꯨꯝ ꯇꯥꯒꯦꯗ ꯅꯪ ꯍꯥꯟꯅꯁꯨ ꯑꯗꯨꯝ ꯇꯥꯔꯤꯗꯨꯗꯤ ꯑꯗꯨꯅ ꯑꯩ ꯑꯗꯨꯝ ꯇꯥꯒꯦ ꯑꯥ ꯐꯣꯔꯆꯨꯟ ꯂꯥꯛꯑꯦ ꯑꯆꯧꯕꯁꯨ ꯂꯥꯛꯑꯦ ꯃꯆꯥꯁꯨ ꯂꯥꯛꯑꯦ ꯑꯗꯨꯒ ꯈꯔ ꯄꯤꯛꯄ ꯀꯩꯅꯣꯗꯣ ꯂꯥꯔꯖ ꯂꯥꯔꯖ ꯁꯥꯏꯖꯇꯣ ꯑꯗꯨꯁꯨ ꯑꯗꯨꯝ ꯂꯥꯛꯑꯦ ꯑꯥ ꯂꯩꯔꯅꯤ ꯂꯣꯏ ꯂꯩꯒꯅꯤꯀꯣ ꯑꯃꯨꯜ ꯇꯥꯖꯥ ꯑꯗꯒꯤ ꯄꯤꯀꯜ ꯀꯩꯀꯥ ꯁꯪꯒꯣꯝ ꯄꯥꯎꯗꯔꯁꯨ ꯂꯩꯔꯅꯤꯕꯀꯣ ꯑꯗꯩ ꯅꯪ ꯅꯍꯥꯟ ꯂꯥꯛꯄꯗꯨꯗꯤ ꯄꯣꯠ ꯑꯩꯒꯤ ꯂꯣꯏꯒꯤꯕ ꯇꯟꯖꯥꯁꯨ ꯑꯣꯏꯕ ꯏꯁꯇꯣꯛ ꯂꯣꯏꯈꯤꯕ ꯇꯟꯖꯥꯁꯨ ꯑꯣꯏꯕꯒꯤꯅꯦ ꯑꯗꯨꯝ ꯂꯥꯛꯑꯦ ꯄꯣꯠ ꯌꯥꯝꯅ ꯉꯔꯥꯡ ꯂꯧꯔꯕꯅꯤ ꯑꯇꯣꯞꯄ ꯅꯪꯒꯤ

ꯍꯣꯏ ꯀꯨꯔꯀꯨꯔꯦꯒꯨꯝꯕ ꯂꯦꯁꯀꯨꯝꯕꯁꯨ ꯂꯥꯛꯑꯦꯕꯀꯣ ꯑꯗꯨꯒ ꯂꯧꯔꯣ ꯑꯗꯒꯤ ꯑꯉꯥꯡꯒꯤ ꯅꯪ ꯅꯣꯠꯕꯨꯛ ꯂꯩꯔꯤꯕ꯭ꯔꯥꯕ ꯍꯥꯟꯅ ꯂꯧꯈꯤꯕꯁꯤꯡꯗꯣ

ꯑꯪ ꯂꯩꯌꯦ ꯂꯩꯌꯦ ꯅꯠꯀ꯭ꯔꯦꯀꯔ ꯅꯍꯥꯟꯁꯨ ꯂꯩꯔꯝꯝꯦ ꯑꯩꯅ ꯈꯪꯗꯕ ꯁꯣꯝꯗ ꯃꯊꯛꯇ ꯇꯣꯉꯥꯟꯅ ꯊꯝꯕ ꯑꯩꯅ ꯍꯥꯟꯅ ꯄꯨꯔꯛꯄꯗ ꯑꯅꯤ ꯊꯣꯛꯅ ꯈꯥꯏꯗꯣꯛꯑꯒ ꯊꯝꯒꯤꯕꯅꯦꯕ ꯑꯗꯩ ꯑꯥ ꯑꯍꯥꯟꯕꯩ ꯂꯣꯏꯒ꯭ꯔꯒ ꯑꯩꯗꯤ ꯂꯣꯏꯒ꯭ꯔꯕꯣꯏ ꯅꯤꯡꯉꯨꯕ ꯑꯦ ꯁꯣꯝꯗ ꯂꯩꯔꯝꯃꯦ ꯑꯗꯨ ꯂꯧꯔꯣ ꯑꯗꯒꯤ ꯅꯨꯗꯜꯁꯤꯡꯁꯨ ꯂꯧꯅꯕ ꯌꯥꯕꯅꯤ ꯂꯧ ꯑꯇꯥꯒꯤ ꯂꯩꯒꯅꯤ ꯑꯇꯥꯒꯤꯁꯦ ꯌꯥꯝꯗꯤ ꯌꯥꯝꯗꯦꯕꯀꯣ ꯑꯩꯈꯣꯏ ꯁꯤꯗꯗꯤ ꯌꯥꯝ ꯀꯟꯅ ꯑꯌꯥꯝꯕꯅ ꯃꯩꯗꯥꯒꯤꯗ ꯂꯧꯋꯤꯗꯅ ꯑꯗꯨ ꯑꯩꯅ ꯌꯥꯝꯅꯗꯤ ꯌꯥꯝ ꯂꯧꯍꯧꯗ꯭ꯔꯦꯕ ꯄꯨꯗꯤ ꯌꯥꯝ ꯄꯨꯔꯛꯑꯦ ꯃꯣꯏ ꯑꯗ ꯌꯥꯝ ꯑꯩꯅ ꯌꯥꯝ ꯂꯧꯍꯧꯗ꯭ꯔꯦ ꯑꯗꯣ ꯅꯪ ꯂꯣꯏꯅꯃꯛ ꯂꯧꯔꯣꯗ ꯑꯩ ꯑꯃꯨꯛ ꯀꯣꯟꯅ ꯃꯊꯪꯒꯤꯗ ꯄꯣꯔꯛꯄꯗ ꯑꯗꯨꯝ ꯑꯩꯒꯤ ꯂꯧꯍꯧꯒꯦꯕ ꯅꯪ ꯂꯧꯒꯦ ꯍꯥꯏꯔꯒꯗꯤ ꯑꯗꯨꯝ ꯄꯨꯟꯅ ꯂꯧꯒ꯭ꯔꯣ ꯀꯩꯁꯨ ꯀꯥꯏꯗꯦ ꯍꯣꯏ ꯍꯣꯏ ꯑꯗꯨ ꯌꯥꯏ ꯌꯥꯏ ꯌꯥꯏ ꯑꯥ ꯍꯣꯏ ꯌꯥꯏꯌꯦ ꯑꯗꯗꯤ ꯀꯤꯀ꯭ꯔꯨꯒꯨꯝꯕ ꯃꯤꯃꯤꯒꯨꯝꯕꯁꯨ ꯑꯗꯨꯝ ꯕꯣꯛꯁ ꯑꯣꯏꯅ ꯍꯥꯞꯄꯤꯈ꯭ꯔꯣ ꯀꯩꯅꯣ ꯑꯗꯨꯗꯤ ꯃꯥ ꯑꯥꯗ ꯂꯩꯕꯅꯤꯅ ꯑꯥ ꯕꯣꯇꯜ ꯂꯩꯌꯦ ꯕꯣꯇꯜꯁꯨ ꯂꯩꯕꯀꯣ ꯑꯗꯨꯒ ꯄꯤꯀꯦꯠ ꯑꯩꯈꯣꯏ ꯃꯆꯥ ꯃꯆꯥ ꯀꯩꯅꯣ ꯑꯣꯏꯅ ꯂꯥꯛꯄꯗꯣ ꯄꯤꯀꯦꯠ ꯃꯆꯥ ꯃꯆꯥ ꯄꯔꯦꯡ ꯑꯣꯏꯅ ꯂꯥꯛꯄꯗꯣ ꯑꯗꯨꯁꯨ ꯂꯩꯒꯅꯤ ꯑꯗꯨ ꯅꯪ ꯀꯔꯝꯕ ꯄꯥꯝꯒꯦ ꯑꯗꯨꯝ ꯑꯄꯥꯝꯕꯗꯨ ꯂꯧ ꯂꯧꯔꯣ ꯑꯗꯒꯤ ꯅꯪ ꯂꯧꯗꯣꯏꯁꯦ ꯑꯗꯨꯒ ꯑꯆꯥꯔ ꯀꯩꯅꯣꯗ ꯃꯤꯛꯁ ꯄꯤꯀꯜꯗꯨꯃ ꯂꯧꯔꯒꯦ ꯍꯥꯏꯕ ꯅꯠꯇ꯭ꯔꯣ ꯑꯗꯨꯃ ꯂꯧꯔꯣ ꯑꯗꯒꯤ ꯆꯤꯞꯁ ꯈꯔ ꯂꯧꯔꯣ ꯃꯤꯃꯤ ꯂꯧꯔꯣ ꯀꯤꯇꯨ ꯂꯧꯔꯣ ꯑꯗꯒꯤ ꯑ

ꯍꯣꯏ ꯍꯣꯏ ꯍꯣꯏ ꯑꯗꯨ ꯀꯩꯅꯣꯗꯤ ꯎꯝ ꯎꯝ ꯍꯣꯏ ꯅꯪꯒꯤꯁꯦꯦ ꯆꯦꯡꯗꯤ ꯆꯦꯡꯗꯤ ꯀꯃꯥꯏ ꯇꯧꯕ ꯆꯦꯡ ꯀꯃꯥꯏ ꯇꯧꯗꯣꯏꯅꯣ ꯆꯦꯡ ꯅꯪ ꯅꯍꯥꯟ ꯍꯪꯉꯝꯕꯗꯣ ꯂꯧꯗꯣꯏꯔꯣ ꯂꯧꯔꯣꯏꯗ꯭ꯔꯣ ꯑꯗꯨ ꯃꯃꯟꯗꯤ ꯈꯤꯇꯪ ꯍꯦꯜꯂꯦꯀꯣ ꯍꯥꯟꯅꯗꯒꯤ ꯍꯣꯏ ꯑ ꯀꯩꯕꯥ ꯑꯣ ꯑꯍꯥꯟꯕꯩꯗꯨ ꯀꯩ ꯍꯥꯏꯕꯅꯣ ꯇꯥꯍꯧꯗ꯭ꯔꯦ ꯑ ꯍꯣ ꯍꯣ ꯍꯣꯏ ꯇꯥꯏ ꯇꯥꯏꯒꯤ ꯃꯍꯨꯠꯇ ꯍꯧꯖꯤꯛꯇꯤ ꯑꯣꯏꯑꯕꯀꯣ ꯑꯗ ꯑꯗꯨ ꯀꯩꯅꯣꯗꯤ ꯅꯪ ꯍꯣꯏ ꯑꯗꯨ ꯂꯩꯔꯦꯗꯅ ꯀꯩꯅꯣꯒꯤꯅ ꯃꯄꯥꯟꯒꯗꯣ ꯍꯥꯏꯗꯤ ꯀꯦꯛ ꯃꯆꯥ ꯃꯆꯥ ꯇꯔꯥ ꯄꯤꯕ ꯄꯔꯦꯡ ꯑꯣꯏꯅ ꯂꯥꯛꯄ ꯃꯣꯏ ꯑꯗꯨꯝ ꯅꯣꯡꯃꯒꯤ ꯇꯤꯐꯤꯟ ꯍꯥꯞꯄꯁꯨ ꯌꯥꯏ ꯑꯗꯒꯤ ꯆꯥꯒꯨꯝꯕ ꯊꯛꯅꯕ ꯑꯌꯨꯛ ꯕ꯭ꯔꯦꯛꯐꯥꯁꯒꯨꯝꯕ ꯑꯗꯩ ꯅꯨꯡꯗꯥꯡꯋꯥꯏꯔꯝ ꯆꯥꯒ ꯊꯛꯄꯗ ꯑꯗꯨꯝ ꯌꯥꯕ ꯕꯤꯁꯀꯨꯠꯀꯨꯝꯕ ꯑꯗꯨꯝꯕꯁꯨ ꯄꯥꯝꯗꯕ꯭ꯔꯣ ꯑꯗꯨꯝꯕ ꯂꯩ ꯑꯍꯥꯎꯕ ꯌꯥꯝ ꯂꯥꯛꯑꯦ ꯍꯣꯍꯣꯏ

ꯍꯣꯏ ꯌꯥꯏꯌꯦ ꯗ꯭ꯔꯥꯏ ꯀꯦꯛ ꯀꯌꯥ ꯑꯣꯏꯗꯣꯏꯅꯣ ꯗ꯭ꯔꯥꯏ ꯀꯦꯛꯁꯤ ꯄꯨꯟꯅ ꯀꯌꯥ ꯑꯣꯏꯗꯣꯏꯅꯣ ꯑ ꯑ ꯑꯅꯤꯗꯨ ꯌꯥꯟꯅꯔꯒ ꯍꯥꯞꯄꯒꯦ ꯑꯗꯨꯗꯤ ꯍꯣꯏ ꯊꯨꯝ ꯃꯆꯥ ꯄꯦꯀꯦꯠ ꯃꯆꯥ ꯑꯣꯏꯗꯣꯏꯔꯥ ꯑꯆꯧꯕ ꯑꯣꯏꯗꯣꯏꯔꯥ ꯎꯝ ꯀꯌꯥ ꯍꯥꯞꯇꯣꯏꯅꯣ ꯑꯩ ꯍꯥꯏꯐꯦꯠ ꯏꯁꯜꯍꯧꯒꯦꯕꯀꯣ ꯅꯪ ꯍꯥꯏꯔꯛꯄꯁꯤꯗ ꯑꯩ ꯍꯥꯏꯐꯦꯠ ꯏꯁꯜꯍꯧꯔꯒꯦꯕ ꯅꯪ ꯍꯥꯏꯔꯛꯏꯉꯥꯏꯁꯤꯗ ꯁꯨꯝ ꯎꯝ ꯍꯣꯏ ꯑ ꯍꯣꯏ ꯍꯣꯏ ꯚꯤꯝꯒꯨꯝꯕꯗꯤ ꯎꯝ ꯂꯩꯅꯤ ꯎꯝ ꯍꯣꯏ ꯇꯂꯞꯀꯨꯝꯕꯗꯤ ꯌꯥꯔꯗ꯭ꯔꯥ ꯎꯝ ꯎꯝ ꯍꯣꯏ ꯆꯣꯀ꯭ꯂꯦꯠꯀꯤꯁꯨ ꯍꯥꯞꯄꯒꯦ ꯃꯟꯁ ꯍꯥꯞꯄꯒꯦ ꯅꯪ ꯌꯣꯟꯒꯗꯧꯕꯁꯤꯡꯗꯨ ꯑꯗꯨꯝ ꯍꯥꯞꯄꯛꯑꯒꯦꯕꯀꯣ ꯅꯪꯅ ꯍꯥꯟꯅ ꯂꯧꯕꯁꯤꯡꯗꯣ ꯑꯗꯨ ꯑꯗꯨꯝ ꯀꯩꯅꯣꯗꯤ ꯍꯣꯏ ꯑꯅꯤ ꯍꯥꯞꯄꯛꯑꯣꯔꯥ ꯍꯣꯏ ꯍꯣꯏ ꯑꯅꯤ ꯍꯥꯞꯄꯛꯑꯒꯦ ꯑꯗꯨꯗꯤ ꯑꯗꯒꯤ ꯇꯂꯞꯁꯨ ꯌꯥꯔꯕ꯭ꯔꯣ ꯇꯂꯞ ꯀꯌꯥ ꯑꯣꯏꯗꯣꯏꯅꯣ ꯄꯦꯀꯦꯠ ꯀꯌꯥ ꯑꯣꯏꯗꯣꯏꯅꯣ ꯑꯅꯤꯅ ꯌꯥꯔꯗ꯭ꯔꯣ ꯑꯍꯨꯝ ꯍꯥꯞꯆꯜꯂꯛꯑꯒꯦ ꯌꯥꯔꯦ ꯐꯪꯗꯝꯅꯤ ꯑꯗꯨꯝ ꯍꯥꯞꯆꯜꯂꯒꯦ ꯎꯝ ꯃꯃꯟꯕꯨꯗꯤ ꯈꯤꯇꯪ ꯍꯦꯜꯂꯦ ꯑꯗꯨ ꯑꯗꯨꯝ ꯍꯥꯞꯆꯜꯂꯛꯑꯒꯦꯕ ꯍꯣꯏ ꯂꯧꯔꯤꯀꯥꯟꯗ ꯑꯗꯨꯝ ꯄꯨꯟꯅ ꯂꯧꯍꯧꯔꯣ ꯅꯪꯗꯤ ꯌꯦꯡꯉꯣ ꯄꯨꯟꯅ ꯄꯣꯠꯁꯦ ꯁꯨꯝꯕ ꯃꯌꯥꯝ ꯂꯧꯕꯅꯤꯅꯅꯦ ꯑꯗꯨꯝ ꯑꯩ ꯌꯦꯡꯅ ꯁꯥꯔꯛꯀꯦꯕꯀꯣ ꯑꯗꯨ ꯅꯪ ꯌꯥꯝꯅ ꯀꯟꯅꯗꯤ ꯇꯥꯎ ꯍꯥꯏꯔꯛꯑꯅꯣꯕ ꯑꯗꯨꯅ ꯀꯩꯅꯣ ꯇꯧꯔꯣ ꯌꯥꯝ ꯀꯟꯅꯗꯤ ꯇꯥꯎ ꯍꯥꯏꯔꯛꯑꯅꯨ ꯑꯩꯅ ꯈꯪꯅ ꯑꯗꯨꯝ ꯁꯥꯔꯛꯑꯒꯦ ꯆꯨꯔꯨꯞ ꯋꯤꯟ ꯂꯩꯅꯤ ꯑꯅꯤꯗꯤ ꯁꯨꯔꯔꯣꯏ ꯑꯝꯇꯪ ꯉꯥꯏꯔꯕ ꯃꯥꯜꯂꯦ ꯑꯃ ꯍꯥꯞꯄꯛꯑꯒꯦ ꯑ ꯑꯗꯨꯕꯨꯗꯤ ꯍꯌꯦꯡ ꯍꯥꯡꯆꯤꯠ ꯂꯥꯛꯀꯅꯤ ꯀꯨꯏꯗꯅ ꯑꯗꯨꯝ ꯅꯨꯡꯇꯤꯒꯤ ꯄꯣꯠ ꯊꯥ ꯂꯥꯛꯏꯅꯤꯗ ꯑꯩꯅ ꯄꯨꯟꯅ ꯄꯨꯟꯅ ꯂꯧꯕꯁꯤꯗ ꯊꯤꯖꯟꯕꯁꯦ ꯌꯥꯝ ꯋꯥꯏꯕ ꯑꯗꯨꯅꯅꯦ ꯄꯨꯟꯅ ꯂꯧꯔꯒꯅꯦ ꯑꯃꯨꯛ ꯊꯤꯖꯟꯒꯤꯕꯁꯤꯅ ꯐꯩꯕ ꯅꯨꯡꯇꯤꯒꯤ ꯈꯤꯇꯪ ꯈꯤꯇꯪ ꯂꯧꯔꯒ ꯈꯤꯇꯪ ꯈꯤꯇꯪ ꯊꯤꯖꯟꯕꯁꯦ ꯌꯥꯝ ꯊꯤꯅ ꯋꯥꯏꯌꯦꯕꯀꯣ ꯑꯗꯨꯗꯨꯒꯤꯅꯦ ꯑꯗ ꯅꯪ ꯀꯩꯅꯣꯗꯤ ꯑꯉꯥꯡꯒꯤ ꯐ꯭ꯔꯨꯠꯇꯤꯒꯨꯝꯕ ꯑꯗꯒꯤ ꯏꯁꯃꯨꯠꯀꯨꯝꯕ ꯁꯤꯗꯤ ꯂꯧꯔꯣꯏꯗ꯭ꯔꯣ ꯑꯣ ꯑꯥꯔ ꯑꯦꯁꯀꯁꯤꯡꯁꯦ ꯑꯣ ꯑꯥꯔ ꯑꯦꯁꯇꯤ ꯑꯣ ꯑꯗꯨ ꯍꯥꯞꯄꯒꯦ ꯑꯗꯒꯤ ꯀꯩꯅꯣꯗꯤ ꯃꯖꯥꯒꯨꯝꯕ ꯑꯆꯧꯕꯗꯨꯗꯤ ꯑꯥ ꯑꯥ ꯑꯗꯣ ꯀꯩꯅꯣꯗꯤ ꯃꯖꯥꯒꯨꯝꯕꯗꯤ ꯂꯧꯅꯤꯡꯗꯕ꯭ꯔꯣ ꯃꯖꯥ ꯂꯩꯅꯤ ꯍꯣꯏ ꯍꯣꯏ ꯍꯥꯞꯄꯒꯦ ꯑꯗꯨ ꯀꯩꯅꯣꯗꯤ ꯗ꯭ꯔꯥꯏ ꯐ꯭ꯔꯨꯠꯁꯀꯨꯝꯕꯁꯨ ꯂꯩꯀꯣ ꯅꯪ ꯄꯥꯝꯃꯒꯗꯤ ꯍꯣꯏ ꯗ꯭ꯔꯥꯏ ꯐ꯭ꯔꯨꯠꯁ ꯄꯦꯀꯦꯠꯇ ꯂꯥꯛꯄꯗꯣ ꯑꯗꯨꯁꯤꯡꯁꯨ ꯂꯩꯒꯅꯤꯕꯀꯣ ꯇꯔꯨꯛ ꯇꯔꯨꯛ ꯍꯥꯞꯄꯒꯦ ꯇꯔꯨꯛ ꯇꯔꯨꯛ ꯍꯥꯞꯄꯝꯃꯒꯦꯕꯀꯣ ꯑꯗꯣ ꯑꯗꯨꯃ ꯍꯥꯞꯄꯒꯦ ꯑꯗꯨꯅꯦꯕ ꯀꯦꯟꯗꯜꯒꯨꯝꯕꯗꯤ ꯌꯥꯔꯗ꯭ꯔꯣ ꯃꯩꯈꯦꯠ ꯀꯔꯝꯕꯅꯣ ꯍꯣꯏ ꯍꯣꯏ ꯍꯣꯏ ꯂꯦꯟꯖꯟꯒꯤꯗꯣ ꯑꯗꯨꯗꯤ ꯗꯔꯖꯟ ꯑꯃ ꯑꯣꯏꯅ ꯍꯥꯞꯄꯒꯦ ꯑꯗꯨ ꯇꯪꯈꯥꯏ ꯂꯕꯗꯤ ꯅꯨꯡꯉꯥꯏꯔꯣꯏꯕꯀꯣ ꯑꯗꯨꯃ ꯍꯪꯁꯤ ꯑꯗꯩ ꯁꯨꯔꯦꯅꯦꯀꯣ ꯌꯥꯔꯦ ꯀꯩꯀꯩ ꯋꯥꯠꯂꯤꯒꯦ ꯕꯤ ꯑꯦꯝ ꯁꯤ ꯃꯣꯔꯣꯛꯁꯦ ꯄꯦꯀꯦꯠ ꯃꯆꯥ ꯃꯆꯥꯗꯨꯗꯤ ꯂꯣꯏꯈ꯭ꯔꯦ ꯑꯆꯧꯕꯗꯨꯗꯪ ꯉꯥꯏꯔꯦ ꯑ ꯑꯣ ꯇꯔꯨꯛ ꯍꯥꯞꯄꯣꯔꯥ ꯑꯍꯨꯝ ꯑ ꯀꯌꯥ ꯍꯣꯏ ꯊꯃꯝꯃꯒꯦ ꯊꯃꯝꯃꯒꯦ ꯅꯪꯒꯤ ꯗꯨꯀꯥꯟꯗꯤ ꯄꯣꯠ ꯐꯖꯅ ꯁꯤꯠꯂꯤꯗꯅꯀꯣ ꯍꯣꯏꯅꯦ ꯄꯣꯠ ꯁꯤꯠꯄꯩꯅꯤꯅꯦ ꯅꯪ ꯑꯩꯉꯣꯟꯗꯩ ꯃꯌꯥꯝ ꯃꯌꯥꯝ ꯂꯧꯔꯤꯁꯦ ꯄꯣꯠ ꯁꯤꯠꯄꯩꯅꯦꯕ ꯅꯪꯅ ꯃꯌꯥꯝ ꯃꯌꯥꯝ ꯑꯩꯉꯣꯟꯗꯩ ꯈꯣꯝꯃ ꯈꯣꯝꯃ ꯄꯨꯒ꯭ꯔꯤꯁꯦ ꯍꯣꯏ ꯐꯔꯦ ꯐꯔꯦ ꯑꯗꯣ ꯀꯩꯅꯣ ꯇꯧꯔꯣ ꯍꯥꯟꯅꯒꯤ ꯂꯩꯕ ꯄꯩꯁꯥꯗꯣ ꯑꯗꯁꯨ ꯈꯔ ꯍꯟꯗꯛ ꯄꯤꯕꯗ ꯍꯥꯞꯄꯛꯑꯣ ꯑꯗꯒꯤꯗꯤ ꯍꯟꯗꯛꯀꯤꯁꯤꯗ ꯎꯝ ꯍꯣꯏ ꯍꯥꯏꯗꯤ ꯍꯥꯟꯅꯒꯤꯁꯨ ꯌꯥꯝꯅꯕꯨꯗꯤ ꯌꯥꯝꯗ꯭ꯔꯕꯅꯦꯕ ꯅꯪꯒꯤꯗꯣ ꯑꯗꯣ ꯈꯔ ꯍꯥꯞꯄꯤꯔꯛꯑꯣ ꯄꯤꯊꯣꯛꯄꯤꯔꯛꯑꯣ ꯑꯩꯒꯤꯗꯣ ꯑꯗꯨꯒ ꯍꯣꯏ ꯌꯥꯏ ꯌꯥꯏꯌꯦ ꯍꯥꯞꯄꯝꯒꯦ ꯍꯥꯞꯄꯝꯒꯦ ꯍꯥ ꯑꯣ ꯍꯣꯏ ꯌꯥꯏ ꯌꯥꯏꯌꯦ ꯍꯥꯞꯄꯝꯒꯦ ꯑꯩꯗꯣ ꯏꯔꯤꯅꯤꯀꯣ ꯅꯪꯒꯤꯁꯦ ꯄꯨꯟꯅ ꯄꯦꯛ ꯇꯧꯔꯝꯗꯣꯏꯅꯦ ꯎꯝ ꯍꯣꯏ ꯅꯪ ꯂꯥꯛꯑꯒ ꯑꯗꯨꯝ ꯐꯠ ꯂꯧꯔꯒ ꯃꯤ ꯊꯥꯔꯛꯀꯦ ꯍꯥꯏꯔꯁꯨ ꯌꯥꯔꯦ ꯅꯪ ꯂꯥꯛꯀꯦꯁꯨ ꯌꯥꯔꯦ ꯑꯗꯨ ꯄꯩꯁꯥꯗꯨꯅꯅꯦ ꯀꯩꯅꯣ ꯇꯧꯔꯗꯤ ꯅꯪ ꯖꯤꯄꯦ ꯌꯥꯎꯔꯗꯤ ꯖꯤꯄꯦꯗ ꯑꯣꯏꯅ ꯇꯧꯕꯤꯔꯛꯑꯣ ꯑꯩꯁꯨ ꯑꯃꯨꯛ ꯕꯖꯥꯔꯒꯤꯗꯨꯗ ꯑꯃꯨꯛ ꯀꯩꯅꯣ ꯇꯧꯗꯣꯏꯅꯦꯕ ꯀꯥꯞꯇꯣꯏꯅꯦꯕ ꯑꯗꯨꯅꯦ ꯑꯗꯣ ꯍꯣꯏ ꯌꯥꯏ ꯌꯥꯏꯌꯦ ꯅꯪꯒꯤ ꯍꯦꯛ ꯍꯦꯛ ꯂꯥꯛꯄ ꯒꯥꯔꯤꯗꯣ ꯑꯣꯏꯁꯨ ꯑꯗꯨꯝ ꯀꯩꯁꯨꯝ ꯀꯥꯏꯗꯦ ꯅꯪ ꯂꯥꯛꯑꯁꯨ ꯑꯩꯒꯤꯗꯤ ꯏꯌꯥꯗ ꯌꯥꯏ ꯍꯣ ꯐꯔꯦ ꯌꯧꯔꯕꯣ ꯑꯣ ꯌꯥꯔꯦ ꯌꯥꯔꯦ ꯑꯗꯨꯗꯤ